ꯆꯍꯤꯒꯤ ꯑꯣꯏꯕ ꯃꯦꯂꯥ ꯑꯁꯤ ꯂꯧ ꯎꯁꯤꯡ ꯂꯣꯏꯊꯔꯛꯄ ꯄꯣꯏꯅꯨ ꯂꯣꯏꯔꯛꯄ ꯅꯤꯡꯊꯝ ꯆꯜꯂꯛꯄ ꯃꯇꯝ ꯑꯗꯨꯗ ꯇꯧꯅꯩ ꯑꯗꯨꯒ ꯑꯩꯅ ꯑꯉꯥꯡ ꯑꯣꯏꯔꯤꯉꯩ ꯃꯇꯝꯗ ꯅꯨꯡꯉꯥꯏꯈꯤꯕ ꯍꯥꯏꯕ ꯇꯥꯔꯒꯗꯤ ꯅꯤꯡꯁꯤꯡꯕ ꯋꯥꯔꯤ ꯍꯥꯏꯕ ꯇꯥꯔꯒꯗꯤ ꯑꯉꯥꯡ ꯑꯣꯏꯔꯤꯉꯩ ꯃꯇꯝꯗ ꯃꯗꯨꯗ ꯃꯦꯂꯥꯗ ꯆꯠꯂꯒ ꯃꯈꯣꯏꯅ ꯇꯧꯔꯤꯕꯁꯤꯡ ꯑꯗꯨ ꯅꯨꯡꯉꯥꯏ ꯅꯨꯡꯉꯥꯏꯕ ꯄ꯭ꯔꯣꯒꯥꯝꯁꯤꯡ ꯑꯗꯨ ꯌꯦꯡꯕ ꯑꯗꯨꯒ ꯑꯆꯥ ꯑꯊꯛ ꯂꯩꯔꯒ ꯆꯥꯕ ꯏꯃꯥꯟꯅꯕꯁꯤꯡ ꯄꯨꯟꯅ ꯆꯠꯃꯤꯟꯅꯔꯒ ꯅꯣꯛꯃꯤꯟꯅꯕꯒꯤ ꯅꯨꯡꯉꯥꯏꯕ ꯑꯗꯨꯗ ꯃꯈꯣꯏꯒꯤ ꯇꯧꯔꯤꯕ ꯃꯦꯂꯥ ꯑꯗꯨꯗ ꯌꯥꯎꯕ ꯐꯪꯕꯒꯤ ꯅꯨꯡꯉꯥꯏꯖꯕ ꯄꯨꯟꯁꯤꯒꯤ ꯇꯣꯏꯅ ꯐꯪꯗꯕ ꯇꯣꯏꯅ ꯇꯧꯗꯕ ꯑꯣꯏꯕꯅ ꯃꯗꯨꯗ ꯌꯥꯝꯅ ꯅꯨꯡꯉꯥꯏꯖꯕ ꯏꯃꯥꯟꯅꯕꯁꯤꯡꯒ ꯅꯣꯛꯃꯤꯟꯅꯕ ꯍꯥꯔꯥꯎꯃꯤꯟꯅꯕ ꯃꯗꯨ ꯌꯥꯝꯅ ꯅꯨꯡꯉꯥꯏꯈꯤꯕ ꯑꯣꯏ ꯅꯤꯡꯁꯤꯡꯕ ꯋꯥꯔꯤ ꯍꯥꯏꯕꯗꯨ ꯃꯁꯤꯅ ꯑꯣꯏ